ꯍꯂꯣ ꯑꯣ ꯑꯩ ꯏꯕꯣꯝꯆꯥꯅꯦ ꯂꯧꯁꯤꯟꯗ ꯉꯥ ꯌꯣꯟꯕꯗꯨꯔꯣ ꯄꯥꯏꯕꯤꯔꯛꯏꯁꯤꯕꯣ ꯑꯣ ꯑꯗꯨ ꯉꯥꯁꯤ ꯒ꯭ꯔꯥꯁꯇ ꯀꯦ ꯖꯤꯗ ꯀꯌꯥ ꯆꯠꯀꯦ ꯀꯤꯂꯣꯗ ꯆꯥꯝꯃꯤ ꯌꯥꯡꯈꯩ ꯆꯅꯤ ꯌꯥꯡꯈꯩ ꯔꯧꯅ ꯀꯌꯥ ꯂꯩꯒꯦ ꯀꯃꯟꯅ ꯔꯦꯠꯇꯤ ꯀꯌꯥ ꯂꯩꯒꯦ ꯀꯃꯜ ꯆꯅꯤ ꯑꯩꯈꯣꯏ ꯃꯩꯇꯩ ꯉꯥꯁꯨ ꯂꯩꯕ꯭ꯔꯣ ꯉꯃꯨꯒꯨꯝꯕ ꯉꯥꯆꯤꯛꯀꯨꯝꯕ ꯑꯇꯩ ꯂꯩꯇꯦ ꯑ ꯑ ꯑꯣ ꯐꯔꯦ ꯐꯔꯦ ꯑꯩ ꯈꯔ ꯄꯨꯟꯅ ꯂꯧꯔꯗꯤ ꯈꯔ ꯔꯦꯠꯇꯨ ꯈꯔ ꯌꯦꯡ ꯌꯥꯕ꯭ꯔꯣ

ꯒ꯭ꯔꯥꯁꯇꯗꯤ ꯃꯣꯜ ꯑꯍꯨꯝ ꯃꯔꯤ ꯂꯧꯅꯤ ꯑ ꯔꯧꯒ ꯒ꯭ꯔꯥꯁꯀ ꯈꯔ ꯌꯥꯝꯅ ꯂꯧꯅꯤ ꯔꯧꯗꯤ ꯀꯌꯥ ꯔꯧꯗꯤ ꯀꯦ ꯖꯤ ꯀꯤꯂꯣ ꯑꯃꯗ ꯀꯌꯥꯃꯨꯛ ꯆꯥꯎꯕ ꯆꯥꯡ ꯀꯌꯥ ꯆꯟꯕꯒꯤ ꯀꯩꯅꯣꯅꯣ ꯑ ꯑꯣ ꯐꯔꯦ ꯐꯔꯦ ꯑꯗꯨꯗꯤ ꯂꯧ ꯂꯥꯛꯅꯅꯕ ꯇꯧꯔꯒꯦ